ꯍꯂꯣ ꯁꯤꯕꯨ ꯕꯁ ꯗ꯭ꯔꯥꯏꯚꯔꯔꯣ ꯑꯩꯈꯣꯏꯁꯦ ꯏꯁꯇꯗꯤ ꯇꯨꯔ ꯆꯠꯅꯉꯥꯏꯁꯤ ꯕꯁꯁꯦ ꯋꯥꯏꯒꯦ ꯇꯧꯕ ꯑꯗꯨ ꯕꯁꯁꯦ ꯑꯥꯗ ꯂꯦꯛꯄ ꯌꯥꯒꯦꯔꯣ ꯆꯥꯟꯗꯦꯜ ꯇꯨ ꯃꯣꯔꯦ ꯐꯥꯏꯚ ꯗꯦꯁꯀꯨꯝꯕ ꯑꯣꯏꯒꯅꯤ ꯑꯗꯨꯗꯤ ꯒꯥꯔꯤꯁꯦ ꯃꯃꯟꯁꯦ ꯀꯌꯥꯒꯨꯝꯕ ꯂꯩꯕ꯭ꯔꯥ ꯊꯥꯎꯒꯨꯝꯕꯗꯤ ꯕꯁ ꯗ꯭ꯔꯥꯏꯚꯔꯅꯔꯥ ꯅꯠꯇ꯭ꯔꯒ ꯄꯦꯁꯦꯟꯖꯔꯅꯔꯥ ꯑꯣ ꯑꯗꯨꯗꯤ ꯑꯥ ꯆꯥꯕ ꯈꯣꯠꯄꯒꯤꯗꯤ ꯎꯝ ꯑꯣ ꯑꯗꯨꯗꯤ ꯂꯝ ꯀꯣꯏꯕꯒꯤꯁꯦ ꯀꯌꯥ ꯂꯧꯒꯅꯤ ꯍꯥꯏꯕ ꯑꯣ ꯍꯣꯏ ꯍꯣꯏ ꯑꯗꯨꯗꯤ ꯑꯩꯈꯣꯏꯁꯨ ꯄꯦꯁꯦꯟꯖꯔ ꯈꯔ ꯌꯥꯝꯃꯦ ꯑꯩꯈꯣꯏꯁꯨ ꯈꯥꯏꯒꯠꯅꯔꯒ ꯍꯣꯏ ꯆꯠꯂꯁꯦ ꯂꯦꯛꯄ ꯌꯥꯏ ꯍꯥꯏꯗꯤ ꯍꯣꯏ ꯍꯣꯏ ꯍꯣꯏ ꯑꯗꯨꯗꯤ ꯑꯩꯁꯨ ꯊꯝꯅꯉꯥꯏ ꯇꯧꯔꯒꯦ ꯍꯣꯏ ꯍꯣꯏ